ꯑꯩꯈꯣꯏꯒꯤ ꯃꯐꯝ ꯑꯁꯤꯗ ꯇꯣꯉꯥꯟ ꯇꯣꯉꯥꯟꯕ ꯖꯥꯇꯤꯁꯤꯡꯅ ꯄꯨꯟꯁꯤꯟꯗꯨꯅ ꯂꯩꯕ ꯃꯐꯝ ꯑꯃꯅꯤ ꯃꯐꯝ ꯑꯁꯤꯗ ꯇꯣꯉꯥꯟ ꯇꯣꯉꯥꯟꯕ ꯙꯔꯃ ꯂꯩ ꯑꯃꯗꯤ ꯙꯔꯃꯁꯤꯡ ꯑꯁꯤꯒꯤ ꯇꯣꯉꯥꯟ ꯇꯣꯉꯥꯟꯕ ꯂꯨꯆꯤꯡꯕꯁꯤꯡ ꯂꯩꯅꯩ ꯂꯨꯆꯤꯡꯕꯁꯤꯡ ꯑꯁꯤ ꯃꯈꯜ ꯈꯔꯗ ꯂꯩꯅꯩ ꯃꯈꯜ ꯈꯔ ꯀ꯭ꯂꯥꯁ ꯈꯔ ꯊꯣꯛꯅ ꯂꯩꯅꯩ ꯑꯃꯗꯤ ꯂꯥꯏꯅꯤꯡꯁꯤꯡꯒꯤ ꯂꯨꯆꯤꯡꯕ ꯃꯁꯤꯡꯁꯨ ꯂꯩꯖꯩ ꯂꯨꯆꯤꯡꯕ ꯂꯥꯏꯅꯤꯡ ꯙꯔꯃ ꯈꯨꯗꯤꯡꯒꯤ ꯂꯨꯆꯤꯡꯕ ꯂꯩꯖꯩ ꯍꯤꯟꯗꯨ ꯂꯥꯏꯅꯤꯡ ꯆꯠꯄꯁꯤꯡꯒꯤꯅ ꯄꯟꯗꯤꯠ ꯂꯩꯖꯩ ꯈ꯭ꯔꯤꯁꯇꯦꯟ ꯂꯥꯏꯅꯤꯡ ꯆꯠꯄꯁꯤꯡꯒꯤꯅ ꯄꯥꯁꯇꯔ ꯚꯤꯁꯣꯞ ꯐꯥꯗꯔ ꯑꯃꯗꯤ ꯁꯤꯁꯇꯔꯅ ꯆꯤꯡꯕ ꯀꯌꯥ ꯑꯃ ꯂꯩꯖꯩ ꯃꯩꯇꯩꯁꯤꯡꯒꯤꯅ ꯑꯃꯥꯏꯕ ꯑꯃꯥꯏꯕꯤꯁꯤꯡ ꯂꯩꯖꯩ ꯏꯁꯂꯥꯝ ꯂꯥꯏꯅꯤꯡ ꯆꯠꯄꯁꯤꯡꯒꯤꯅ ꯃꯧꯔꯨꯕꯤ ꯃꯧꯔꯥꯅ ꯃꯨꯐꯇꯤ ꯍꯥꯐꯤꯁ ꯑꯃꯗꯤ ꯀꯌꯥ ꯑꯃ ꯂꯩꯖꯩ ꯑꯁꯤꯒꯨꯝꯅ ꯇꯣꯉꯥꯟ ꯇꯣꯉꯥꯟꯕ ꯙꯔꯃꯁꯤꯡꯒꯤ ꯂꯨꯆꯤꯡꯕꯁꯤꯡ ꯑꯁꯤꯅ ꯆꯠꯅꯕ ꯅꯤꯇꯤ ꯅꯤꯌꯣꯝ ꯆꯥꯛ ꯆꯥꯕ ꯊꯛꯄꯒꯤ ꯅꯤꯌꯣꯝ ꯐꯤ ꯁꯦꯠꯄꯒꯤ ꯅꯤꯌꯣꯝ ꯇꯝꯕꯒꯤ ꯅꯤꯌꯣꯝ ꯈꯨꯗꯤꯡꯃꯛ ꯅꯤꯇꯤ ꯅꯤꯌꯣꯝ ꯂꯨꯆꯤꯡꯕꯁꯤꯡꯅ ꯆꯠꯅꯕ ꯅꯤꯇꯤ ꯅꯤꯌꯣꯝꯁꯤꯡ ꯑꯁꯤ ꯑꯁꯤꯃꯛ ꯃꯌꯥꯝꯅ ꯆꯠꯅꯥꯅꯕ ꯍꯣꯠꯅꯩ ꯑꯁꯨꯝꯅ ꯑꯩꯈꯣꯏꯒꯤ ꯂꯩꯀꯥꯏ ꯑꯁꯤꯗ ꯑꯁꯤꯒꯨꯝꯅ ꯙꯔꯃꯒꯤ ꯑꯣꯏꯕ ꯅꯤꯌꯣꯝꯁꯤꯡ ꯆꯠꯅꯩ